ꯑꯩꯒꯤ ꯑꯣꯏꯅꯗꯤ ꯔꯤꯛꯁꯁꯦ ꯀꯃꯥꯏꯅ ꯂꯩꯍꯜꯂꯣꯏꯒꯦ ꯍꯥꯏ ꯇꯥꯔꯒꯗꯤ ꯑꯩꯈꯣꯏꯅ ꯃꯇꯝꯁꯨ ꯑꯩꯈꯣꯏꯅ ꯃꯥꯡꯍꯟꯗꯕꯤꯗ ꯇꯧꯕ ꯌꯥꯏ ꯐꯣꯟꯗ ꯐꯥꯎꯅꯔꯒ ꯑꯩꯅ ꯂꯧꯒꯗꯧꯔꯤꯕ ꯄꯣꯠ ꯑꯩꯅ ꯆꯠꯂꯒ ꯌꯣꯜꯂꯨꯒꯗꯣꯔꯤꯕ ꯄꯣꯠ ꯍꯥꯏꯗꯣ ꯃꯐꯝꯗꯨꯅ ꯂꯩꯕ ꯃꯤꯁꯤꯡꯗꯨꯒ ꯐꯥꯎꯅꯔꯕ ꯃꯇꯨꯡꯁꯤꯗ ꯍꯥꯏꯗꯤ ꯃꯐꯝ ꯑꯗꯨꯗ ꯊꯦꯡꯅꯁꯦ ꯄꯣꯠ ꯑꯁꯨꯛ ꯄꯨꯔꯛꯀꯅꯤ ꯄꯩꯁꯥꯗꯨꯅ ꯑꯗ ꯔꯦꯗꯤ ꯇꯧꯕꯤꯔꯝꯃꯣ ꯑꯗꯒꯤ ꯊꯥꯒꯗꯕ ꯃꯤꯁꯤꯡꯗꯨꯅ ꯄꯨꯟꯅ ꯂꯧꯔꯣꯏꯗꯕ ꯑꯣꯏ ꯇꯥꯔꯒꯗꯤ ꯃꯐꯝꯗꯨꯗ ꯑꯩꯅ ꯆꯠꯂꯒ ꯑꯗꯨꯝ ꯃꯆꯦꯠ ꯃꯆꯦꯠ ꯌꯣꯜꯂꯨꯒꯗꯧꯕ ꯑꯣꯏ ꯇꯥꯔꯒꯗꯤ ꯍꯥꯟꯅ ꯐꯥꯎꯗꯣꯛꯅꯕ ꯑꯗꯒꯤ ꯌꯥꯝꯅ ꯄꯣꯠꯁꯦ ꯌꯥꯝꯅ ꯂꯤꯒꯦꯜ ꯑꯣꯏꯕ꯭ꯔꯥ ꯑꯣꯏꯗꯕ꯭ꯔꯥ ꯍꯥꯏꯗꯤ ꯃꯤꯅ ꯌꯥꯝꯅ ꯄꯥꯝꯅꯕ ꯑꯣꯏꯕ ꯑꯗꯒꯤ ꯌꯥꯝꯅ ꯀꯃꯥꯏꯅ ꯍꯥꯏꯅꯤ ꯑꯩꯈꯣꯏꯒꯤ ꯍꯥꯔ ꯌꯥꯝꯅ ꯄꯣꯠꯇ ꯐꯧꯗꯕꯨ ꯍꯥꯏꯔꯁꯨ ꯑꯩꯈꯣꯏꯅ ꯍꯥꯔ ꯌꯥꯝꯅ ꯍꯥꯞꯇꯕ ꯑꯗꯒꯤ ꯀꯨꯏꯅ ꯊꯝꯕ ꯌꯥꯕ ꯐꯧ ꯐꯧ ꯍꯥꯏꯁꯤꯅꯗꯤ ꯑꯩꯈꯣꯏꯅ ꯁꯄꯣꯖ ꯑꯦꯛꯖꯥꯝꯄꯜ ꯑꯣꯏꯅ ꯐꯧ ꯍꯥꯏꯔꯕ ꯋꯥꯅꯦ ꯐꯧꯁꯤ ꯀꯃꯥꯏꯅ ꯇꯧꯕꯅꯣꯗ ꯑꯩꯈꯣꯏꯅ ꯏꯁꯤꯡ ꯌꯥꯝꯅ ꯆꯣꯠꯄ ꯑꯩꯈꯣꯏꯅ ꯂꯧ ꯂꯣꯛꯄ ꯃꯇꯝꯁꯤꯗ ꯏꯁꯤꯡ ꯌꯥꯝꯅ ꯆꯣꯠꯄ ꯑꯣꯏꯕ ꯇꯥꯔꯒꯗꯤ ꯑꯩꯈꯣꯏꯒꯤ ꯐꯧꯁꯨ ꯀꯨꯏꯅ ꯊꯝꯕꯁꯨ ꯌꯥꯗꯦ ꯑꯗꯨꯅ ꯌꯥꯝꯅ ꯀꯨꯏꯅ ꯊꯝꯕ ꯌꯥꯗꯕ ꯄꯣꯠ ꯑꯗꯒꯤ ꯌꯥꯝꯅ ꯊꯣꯛꯍꯜꯂꯣꯏ ꯑꯗꯨꯒꯨꯝꯕ ꯌꯥꯝꯅ ꯔꯤꯛꯁ ꯆꯥꯎꯅ ꯂꯩꯕ ꯄꯣꯠꯁꯦ ꯊꯣꯛꯍꯜꯂꯣꯏ ꯍꯥꯏꯕ ꯇꯥꯔꯒꯗꯤ ꯑꯩꯈꯣꯏꯅ ꯃꯗꯨꯒꯤ ꯊꯕꯛ ꯃꯌꯥꯝꯁꯤ ꯑꯩꯈꯣꯏꯅ ꯀꯃꯥꯏꯅ ꯇꯧꯒꯦꯗ ꯑꯩꯒꯤ ꯄꯣꯠ ꯂꯧꯒꯗꯣꯔꯤꯕ ꯄꯣꯠ ꯑꯩꯅ ꯄꯥꯝꯃꯤꯕ ꯄꯣꯠꯁꯤ ꯀꯔꯤꯅꯣ ꯍꯥꯏꯕ ꯑꯃ ꯃꯃꯨꯠ ꯇꯥꯅ ꯈꯪꯕ ꯗꯔꯀꯥꯔ ꯌꯥꯝꯅ ꯑꯣꯌꯦ ꯑꯗꯨꯒ ꯍꯣꯔꯦꯟꯗꯤ ꯀꯃꯥꯏꯅ ꯇꯧꯒꯦꯗ ꯑꯩꯒꯤ ꯑꯗꯨꯒꯤ ꯄꯣꯠꯁꯤ ꯆꯥꯕꯗ ꯀꯌꯥꯝ ꯀꯥꯟꯅꯒꯦ ꯅꯠꯇ꯭ꯔꯒꯅ ꯌꯥꯝꯅ ꯀꯨꯏꯅ ꯊꯝꯕ ꯌꯥꯔꯣꯏꯗꯕ ꯄꯣꯠꯂ ꯒꯨꯝꯕꯁꯨ ꯑꯩꯈꯣꯏꯅ ꯌꯦꯡꯒꯅꯤ ꯑꯗꯨꯒ ꯊꯕꯛ ꯇꯧꯕꯗ ꯑꯩꯈꯣꯏꯅ ꯃꯅꯤꯡ ꯃꯃꯥꯡ ꯌꯥꯝꯅ ꯈꯪꯅ ꯈꯪꯗꯣꯛꯂꯒ ꯑꯃꯒꯤꯗꯁꯨ ꯂꯧꯒꯗꯣꯔꯤꯕ ꯑꯣꯔ ꯑꯩꯅ ꯌꯣꯟꯒꯗꯣꯔꯤꯕ ꯃꯤꯗꯨꯒꯤꯁꯨ ꯑꯩꯈꯣꯏ ꯃꯅꯤꯡ ꯃꯃꯥꯡꯁꯦ ꯈꯪꯗꯣꯛꯂꯒ ꯊꯕꯛ ꯇꯧꯕꯝꯁꯤ ꯌꯥꯝꯅ ꯗꯔꯀꯥꯔ ꯑꯣꯏꯌꯦ ꯍꯥꯏꯗꯤ ꯐꯠꯇ ꯅꯨꯡꯗ ꯊꯣꯛꯇꯅꯕꯒꯤꯗꯃꯛ ꯑꯗꯒꯤ ꯌꯥꯝꯅ ꯑꯩꯈꯣꯏꯗꯒꯤ ꯄꯣꯠ ꯆꯩ ꯌꯥꯝꯅ ꯊꯨꯅ ꯁꯤꯠꯅꯕꯒꯤꯗꯃꯛ ꯑꯗꯒꯤ ꯄꯨꯛꯆꯦꯜ ꯌꯥꯝꯅ ꯁꯦꯡꯕ ꯅꯝꯕꯔ ꯋꯥꯟ ꯑꯍꯥꯟꯕꯗ ꯌꯥꯝꯅ ꯄꯨꯛꯆꯦꯜ ꯁꯦꯡꯕꯁꯦ ꯌꯥꯝꯅ ꯗꯔꯀꯥꯔ ꯑꯣꯏꯌꯦ ꯑꯩꯈꯣꯏꯅ ꯆꯤꯟ ꯊꯤꯕꯤꯗꯕ ꯑꯣꯏꯗ ꯄꯥꯗꯕ ꯉꯥꯡꯗꯕ

ꯑꯗꯨꯅ ꯄꯨꯛꯆꯦꯜ ꯌꯥꯝꯅ ꯁꯦꯡꯅ ꯊꯕꯛ ꯇꯧꯕꯤꯕ ꯑꯗꯒꯤ ꯊꯕꯛ ꯃꯥꯏ ꯄꯥꯛꯀꯦ ꯍꯥꯏ ꯇꯥꯔꯒꯗꯤ ꯃꯇꯝ ꯆꯥꯅ ꯊꯕꯛ ꯇꯧꯕ ꯑꯗꯨꯒ ꯄꯣꯠꯇꯨ ꯁꯤ ꯀꯔꯤꯅꯣ ꯍꯥꯏꯁꯦ ꯃꯃꯨꯠ ꯇꯥꯅ ꯈꯪꯗꯣꯛꯄ ꯑꯃ ꯗꯔꯀꯥꯔ ꯌꯥꯝꯅ ꯑꯣꯏ